ꯄꯣꯛꯄꯗ ꯉꯥꯏꯔꯤꯕ ꯑꯉꯥꯡꯁꯤꯗꯤ ꯑꯗꯨꯛꯀꯤ ꯃꯇꯤꯛ ꯂꯨꯅ ꯊꯝꯗꯕ ꯌꯥꯗꯦ ꯑꯩꯈꯣꯏꯅ ꯃꯔꯝꯗꯤ ꯀꯩꯒꯤꯅꯣ ꯍꯥꯏꯕ ꯃꯇꯝꯗ ꯃꯣꯏꯗꯤ ꯑꯉꯥꯡ ꯃꯆꯥꯅꯤꯅ ꯑꯉꯥꯡ ꯃꯆꯥ ꯑꯣꯏꯔꯤꯕ ꯃꯇꯝꯁꯤꯗꯒꯤ ꯍꯧꯅ ꯑꯩꯈꯣꯏꯅ ꯂꯨꯅ ꯅꯥꯟꯅ ꯑꯃꯗꯤ ꯃꯥꯁꯤ ꯏꯃꯨꯟ ꯀꯟꯅ ꯊꯝꯒꯦ ꯍꯥꯏꯔꯒꯗꯤ ꯍꯌꯦꯡꯋꯥꯏ ꯃꯁꯥ ꯃꯎꯗꯨꯁꯨ ꯐꯔꯛꯇꯣꯏꯅꯦꯕ ꯃꯥꯏ ꯃꯅꯥꯛꯇ ꯑꯃꯣꯠꯄ ꯊꯝꯕ ꯌꯥꯗꯦ ꯃꯥꯗꯤ ꯑꯗꯨꯛꯀꯤ ꯃꯇꯤꯛ ꯂꯨꯅ ꯊꯝꯒꯗꯕꯅꯤ ꯃꯁꯥ ꯁꯦꯡꯅ ꯁꯦꯡꯅ ꯂꯨꯖꯕꯤꯒꯗꯕꯅꯤ ꯃꯥꯅ ꯃꯣꯠꯅ ꯊꯝꯕ ꯃꯇꯝꯁꯤꯗ ꯑꯩꯈꯣꯏꯅ ꯏꯪꯍꯟꯕ ꯃꯇꯝꯗꯅ ꯑꯉꯥꯡꯁꯤꯗ ꯗꯥꯏꯔꯤꯌꯥ ꯑꯗꯩꯗꯤ ꯀꯣꯜ ꯐꯤꯕꯔ ꯃꯌꯥꯝ ꯑꯃ ꯂꯩꯈ꯭ꯔꯦ ꯁꯤꯒꯨꯝꯕ ꯂꯥꯛꯑꯦ ꯑꯗꯨꯒ ꯁꯦꯡꯅꯃꯛ ꯍꯥꯏꯔꯕꯗ ꯑꯉꯥꯡꯗ ꯌꯥꯝꯅ ꯅꯥꯒꯜꯂꯤꯕ ꯊꯕꯛꯁꯦ ꯖꯣꯟꯇꯤꯁ ꯀꯨꯝꯕ ꯖꯣꯟꯇꯤꯁ ꯀꯨꯝꯕꯁꯨ ꯑꯉꯥꯡꯁꯦ ꯌꯥꯝꯅ ꯇꯧꯏ ꯑꯗꯨꯒ ꯃꯥꯁꯦ ꯏꯔꯨꯖꯕ ꯃꯇꯝꯗ ꯁꯦꯡꯅ ꯁꯦꯡꯅ ꯂꯨꯖꯕꯤꯗꯕꯁꯨ ꯌꯥꯗꯦ ꯃꯥꯒꯤ ꯈꯣꯏꯗꯧꯒꯨꯝꯕ ꯈꯣꯏꯒꯨꯝꯕꯁꯦ ꯐꯖ ꯐꯖꯅ ꯁꯦꯡꯗꯣꯛꯇꯕ ꯌꯥꯗꯦ ꯈꯣꯏꯒꯨꯝꯕꯁꯦ ꯁꯦꯡꯗꯣꯛꯇꯕ ꯇꯥꯔꯕꯗꯤ ꯈꯣꯏꯒꯤꯗ ꯀꯥꯆꯤꯟꯗ ꯑꯉꯧꯕ ꯍꯥꯏꯕ ꯑꯃ ꯂꯩ ꯃꯣꯏꯒꯤ ꯇꯣꯉꯥꯟꯅ ꯅꯥꯕ ꯍꯥꯏꯇꯥꯔꯦ ꯑꯁꯤꯒꯨꯝꯕ ꯊꯣꯛꯑꯦ ꯑꯗꯨꯅ ꯑꯉꯥꯡ ꯍꯥꯏꯁꯤꯗꯤ ꯌꯥꯔꯤꯈꯩ ꯂꯨꯅ ꯅꯥꯟꯅ ꯊꯝꯒꯗꯕꯅꯤ